ꯑꯩꯈꯣꯏꯒꯤ ꯃꯐꯝꯗ ꯃꯔꯨꯑꯣꯏꯅ ꯅꯤꯡꯅꯔꯤꯕ ꯂꯥꯏꯅꯤꯡꯁꯤꯡ ꯑꯗꯨꯗꯤ ꯈ꯭ꯔꯤꯁꯇꯦꯟ ꯍꯤꯟꯗꯨ ꯃꯨꯁꯂꯤꯝ ꯑꯃꯁꯨꯡ ꯁꯅꯥꯃꯍꯤꯅꯤ ꯈ꯭ꯔꯤꯁꯇꯦꯟ ꯂꯥꯏꯅꯤꯡꯁꯤꯅ ꯑꯩꯈꯣꯏꯒꯤ ꯆꯤꯡꯒꯤ ꯗꯤꯁꯇ꯭ꯔꯤꯛ ꯑꯅꯝꯕꯗ ꯅꯤꯡꯅꯩ ꯑꯗꯨꯒ ꯑꯩꯈꯣꯏꯒꯤ ꯇꯝꯄꯥꯛ ꯇꯝꯄꯥꯛ ꯂꯝꯗꯝꯁꯤꯗꯅ ꯍꯤꯟꯗꯨ ꯃꯨꯁꯂꯤꯝ ꯑꯃꯁꯨꯡ ꯁꯅꯥꯃꯍꯤ ꯆꯠꯄꯅ ꯑꯅꯝꯕ ꯑꯣꯏ ꯑꯩꯒꯤ ꯄꯣꯛꯐꯝ ꯑꯣꯏꯔꯤꯕ ꯕꯤꯁꯅꯨꯄꯨꯔ ꯗꯤꯁꯇ꯭ꯔꯤꯛꯇ ꯕꯤꯁꯦꯝꯄꯨꯔ ꯅꯝꯕꯣꯜ ꯃꯣꯏꯔꯥꯡ ꯍꯥꯏꯔꯤꯕ ꯂꯝꯁꯤꯡ ꯑꯁꯤꯗ ꯑꯩꯈꯣꯏꯒꯤ ꯁꯅꯥꯃꯍꯤ ꯍꯤꯟꯗꯨ ꯆꯠꯄꯁꯤꯡꯅ ꯑꯅꯝꯕ ꯑꯣꯏ ꯑꯗꯨꯒ ꯕꯤꯁꯅꯨꯄꯨꯔ ꯗꯤꯁꯇ꯭ꯔꯤꯛꯀꯤ ꯆꯤꯡꯒꯤ ꯃꯐꯝ ꯑꯃꯗ ꯈ꯭ꯔꯤꯁꯇꯦꯟ ꯆꯠꯄꯁꯤꯡꯁꯨ ꯂꯩ ꯑꯗꯨꯒ ꯃꯣꯏꯅ ꯃꯣꯏꯔꯥꯡ ꯀ꯭ꯋꯥꯛꯇꯥ ꯃꯐꯝꯁꯤꯗ ꯃꯨꯁꯂꯤꯝ ꯆꯠꯄ ꯏꯆꯤꯟ ꯏꯅꯥꯎꯁꯤꯡꯁꯨ ꯂꯩ